ꯑꯩꯈꯣꯏꯒꯤ ꯀꯛꯆꯤꯡ ꯖꯤꯂꯥꯒꯤ ꯑꯣꯏꯅꯗꯤ ꯃꯃꯤ ꯀꯨꯝꯍꯩ ꯏꯁꯩ ꯅꯣꯡꯃꯥꯏ ꯌꯦꯡꯅꯕꯒꯤ ꯑꯣꯏꯅꯗꯤ ꯌꯥꯝꯅ ꯐꯖꯕ ꯃꯐꯝ ꯂꯩꯖꯩ ꯑꯩꯅ ꯂꯩꯔꯤꯕ ꯃꯐꯝ ꯑꯗꯨꯗꯒꯤ ꯈꯔ ꯆꯠꯂꯒ ꯁꯤꯅꯤꯃꯥ ꯁꯥꯟꯅꯐꯝ ꯑꯖꯥꯠ ꯁꯤꯅꯤꯃꯥ ꯍꯣꯜ ꯍꯥꯏꯅ ꯌꯥꯝꯅ ꯆꯥꯎꯔꯕ ꯌꯥꯝꯅꯁꯨ ꯐꯖꯕ ꯍꯣꯜ ꯑꯃꯈꯛ ꯂꯩꯖꯩ ꯍꯣꯜ ꯑꯁꯤꯗ ꯃꯇꯝ ꯃꯇꯝꯒꯤ ꯑꯣꯏꯕ ꯑꯅꯧꯕ ꯁꯤꯅꯤꯃꯥ ꯀꯌꯥ ꯑꯃꯕꯨ ꯑꯩꯈꯣꯏꯅ ꯌꯦꯡꯕ ꯐꯧꯖꯩ ꯍꯣꯜ ꯑꯁꯤꯗꯕꯨ ꯌꯦꯡꯂꯨꯔꯕꯗꯤ ꯃꯇꯝ ꯃꯇꯨꯡ ꯇꯥꯔꯛꯄꯗꯁꯨ ꯑꯗꯨꯝ ꯌꯦꯡꯗꯨꯅ ꯂꯩꯅꯤꯡꯕ ꯐꯥꯎꯍꯜꯂꯤ ꯃꯐꯝ ꯑꯁꯤꯗꯤ ꯑꯍꯥꯎ ꯑꯍꯥꯎ ꯑꯍꯥꯎꯕ ꯑꯆꯥ ꯑꯊꯛ ꯀꯌꯥ ꯑꯃꯁꯨ ꯌꯣꯜꯂꯤ ꯃꯁꯤꯗꯁꯨ ꯅꯠꯇꯅ ꯑꯩꯈꯣꯏꯒꯤ ꯃꯐꯝ ꯑꯁꯤꯗ ꯌꯥꯝꯅ ꯄꯤꯛꯇꯛ ꯇꯥꯕ ꯑꯉꯥꯡꯁꯤꯡꯒꯤ ꯁꯥꯟꯅꯐꯝ ꯑꯃ ꯂꯩ ꯃꯁꯤꯗꯁꯨ ꯑꯩꯈꯣꯏꯅ ꯌꯥꯝꯅ ꯅꯨꯡꯉꯥꯏꯕ ꯃꯁꯥꯟꯅ ꯀꯌꯥ ꯑꯃ ꯑꯉꯥꯡꯁꯤꯡꯗ ꯁꯥꯟꯅꯍꯜꯂꯤ ꯃꯈꯣꯏꯁꯨ ꯌꯥꯝꯅ ꯃꯈꯣꯏꯁꯨ ꯌꯥꯝꯅ ꯍꯔꯥꯎꯖꯩ ꯃꯈꯣꯏꯁꯨ ꯌꯥꯝꯅ ꯍꯔꯥꯎꯖꯩ ꯃꯈꯣꯏꯅ ꯅꯨꯡꯉꯥꯏꯕ ꯎꯔꯒ ꯑꯩꯈꯣꯏꯁꯨ ꯌꯥꯝꯅ ꯄꯥꯝꯖꯕ ꯍꯥꯏꯕꯗꯨ ꯑꯣꯏꯔꯦ ꯑꯗꯨꯅ ꯀꯛꯆꯤꯡ ꯖꯤꯂꯥ ꯑꯁꯤꯗ ꯌꯥꯝꯅ ꯅꯨꯡꯉꯥꯏꯕ ꯃꯐꯝ ꯑꯣꯏ ꯃꯐꯝ ꯑꯁꯤꯗ ꯂꯩꯔꯤꯕ ꯃꯤꯁꯤꯡꯁꯨ ꯌꯥꯝꯅ ꯐꯩ ꯍꯥꯏꯖꯅꯤꯡꯏ